ꯑꯩꯍꯥꯛꯀꯤ ꯑꯣꯏꯅꯗꯤ ꯏꯁꯇꯥꯝꯒꯨꯝꯕ ꯅꯨꯡꯁꯤꯡꯒꯨꯝꯕꯕꯨꯗꯤ ꯂꯩꯇ꯭ꯔꯦ ꯀꯣꯏꯜꯁ ꯈꯔꯒꯨꯝꯕ ꯅꯍꯥꯜꯋꯥꯏ ꯑꯩꯈꯣꯏꯅ ꯁꯤꯖꯤꯟꯅꯔꯝꯕ ꯃꯈꯥꯏ ꯁꯤꯀꯤ ꯑꯗꯨꯒꯨꯝꯕ ꯈꯔꯕꯨꯗꯤ ꯂꯩꯖꯩ ꯑꯗꯨ ꯍꯥꯏꯗꯤ ꯍꯧꯖꯤꯛꯀꯤ ꯑꯣꯏꯅꯗꯤ ꯃꯣꯏꯁꯤ ꯚꯦꯂꯨ ꯂꯩꯇ꯭ꯔꯦ ꯑꯗꯨ ꯑꯣꯏ ꯇꯥꯔꯒꯁꯨ ꯑꯩꯒꯤ ꯋꯥꯈꯜꯗꯗꯤ ꯁꯤꯒꯨꯝꯕꯁꯤ ꯍꯥꯏꯗꯤ ꯃꯈꯥꯏ ꯁꯤꯀꯤ ꯈꯪꯍꯧꯗ꯭ꯔꯕ ꯑꯉꯥꯡꯁꯤꯡꯅꯗꯤ ꯑꯩꯒꯤ ꯃꯈꯥ ꯊꯥꯕ ꯑꯩꯒꯤ ꯏꯅꯥꯎ ꯑꯩꯒꯤ ꯃꯌꯥꯝ ꯂꯩꯔꯤꯁꯤꯗ ꯃꯣꯏꯗ ꯇꯥꯛꯊꯣꯛꯆꯔꯒ ꯅꯍꯥꯜꯋꯥꯏ ꯁꯨꯃꯥꯏꯅ ꯁꯤꯖꯤꯟꯅꯔꯝꯃꯤꯅꯤ ꯁꯨꯃꯥꯏꯅ ꯇꯧꯔꯝꯃꯤꯕꯅꯤ ꯍꯥꯏꯔꯒ ꯇꯧꯕꯗꯣ ꯑꯗꯨꯅ ꯍꯦꯟꯅ ꯍꯦꯟꯅ ꯃꯃꯟ ꯋꯥꯡꯕ꯭ꯔꯥꯅ ꯈꯟꯖꯩ